ꯕꯤꯖꯤꯅꯦꯁꯁꯤ ꯑꯦꯒ꯭ꯔꯤꯀꯜꯆꯔꯒꯤ ꯂꯧꯎ ꯁꯤꯡꯎ ꯑꯣꯏꯕ ꯑꯩꯈꯣꯏꯒꯤ ꯐꯥꯝꯒꯨꯝꯕ ꯇꯧꯔꯒ ꯑꯩꯈꯣꯏꯒꯤ ꯐꯥꯝ ꯍꯥꯡꯇꯣꯛꯄ ꯑꯃꯁꯨꯡ ꯑꯩꯈꯣꯏꯅ ꯐꯥꯝꯃꯤꯡ ꯐꯥꯝꯃꯤꯡ ꯂꯥꯏꯟꯗ ꯑꯣꯏꯒꯦꯔꯥ ꯑꯩꯈꯣꯏꯒꯤ ꯑꯦꯒ꯭ꯔꯤꯀꯜꯆꯔ ꯑꯩꯈꯣꯏ ꯃꯔꯨ ꯃꯔꯥꯡ ꯂꯣꯛꯄꯒꯤ ꯑꯣꯏꯒꯦꯔꯥ ꯑꯦꯟꯁꯥꯡ ꯅꯥꯄꯤ ꯊꯥꯕ ꯑꯣꯏꯒꯦꯔꯥ ꯁꯤ ꯇꯧꯒꯦ ꯍꯥꯏꯔꯒꯗꯤ ꯑꯩꯈꯣꯏꯅ ꯑꯍꯥꯟꯕꯗ ꯕꯦꯁꯤꯛ ꯅꯣꯂꯦꯖ ꯑꯃ ꯑꯩꯈꯣꯏ ꯈꯪꯕ ꯗꯔꯀꯥꯔ ꯇꯥꯏ ꯑꯦꯋꯦꯔꯅꯦꯁ ꯑꯃ ꯍꯥꯟꯅ ꯑꯩꯈꯣꯏ ꯈꯪꯕꯤꯕ ꯃꯇꯥꯡ ꯇꯥꯏ ꯑꯦꯋꯦꯔꯅꯦꯁꯁꯤ ꯑꯩꯈꯣꯏꯅ ꯑꯍꯥꯟꯕ ꯊꯕꯛ ꯑꯃ ꯇꯧꯕꯗ ꯑꯦꯋꯦꯔꯅꯦꯁ ꯍꯥꯏꯕꯁꯤ ꯑꯩꯈꯣꯏꯅ ꯈꯪꯗ꯭ꯔꯤꯉꯩꯗ ꯑꯦꯋꯦꯔ ꯑꯣꯏꯍꯟꯒꯗꯕꯅꯤ ꯑꯩꯈꯣꯏꯗ ꯑꯦꯅꯤ ꯃꯐꯝ ꯑꯦꯡꯒꯜꯗ ꯑꯩꯈꯣꯏꯒꯤ ꯇꯧꯒꯗꯕ ꯑꯩꯅ ꯊꯥꯡꯒꯗꯕ ꯑꯦꯅꯤ ꯐꯨꯠ ꯏꯁꯇꯦꯞ ꯑꯩꯅ ꯈꯣꯡ ꯑꯃ ꯈꯣꯡꯊꯥꯡ ꯑꯃ ꯊꯥꯡꯕꯗ ꯑꯩꯒꯤ ꯑꯦꯋꯦꯔꯅꯦꯁ ꯑꯃꯒ ꯂꯣꯏꯅꯅ ꯑꯩ ꯊꯥꯡꯒꯗꯕꯅꯤ ꯈꯣꯡꯀꯥꯞ ꯑꯅꯤ ꯊꯥꯡꯕꯗꯁꯨ ꯑꯩ ꯑꯦꯋꯦꯔꯅꯦꯁ ꯑꯃꯒ ꯂꯣꯏꯅꯅ ꯆꯠꯀꯗꯕꯅꯤ ꯑꯦꯋꯦꯔ ꯍꯥꯏꯕꯁꯤꯅ ꯍꯥꯟꯅ ꯑꯩꯈꯣꯏꯅ ꯈꯪꯍꯧꯗ꯭ꯔꯒꯗꯤ ꯑꯩꯈꯣꯏ ꯇꯨꯡꯗ ꯌꯥꯝꯅ ꯑꯩꯈꯣꯏꯗ ꯃꯥꯏꯊꯤꯕ ꯍꯥꯏꯕꯗꯤ ꯑꯩꯈꯣꯏꯗ ꯃꯥꯏ ꯄꯥꯛꯇꯕ ꯑꯗꯨꯒꯨꯝꯕ ꯑꯩꯈꯣꯏꯒꯤ ꯔꯣꯡ ꯄꯔꯁꯟ ꯍꯥꯏꯕꯗꯨ ꯑꯣꯏꯕꯁꯨ ꯌꯥꯏ ꯑꯩꯈꯣꯏꯒꯤ ꯐꯩꯅꯥꯟꯁꯦꯜ ꯑꯩꯈꯣꯏꯅ ꯑꯩꯒꯤ ꯗꯥꯎꯟ ꯑꯣꯏꯔꯛꯄ ꯌꯥꯏ ꯑꯩꯅ ꯇꯧꯒꯗꯣꯔꯤꯕ ꯕꯤꯖꯤꯅꯦꯁ ꯑꯗꯨ ꯀꯔꯕꯥꯔ ꯑꯁꯤ ꯑꯗꯨꯅ ꯀꯔꯕꯥꯔ ꯑꯃ ꯇꯧꯕ ꯃꯇꯝꯗ ꯑꯩꯅ ꯑꯍꯥꯟꯕꯗ ꯈꯤꯇꯪ ꯕꯦꯁꯤꯛ ꯅꯣꯂꯦꯖ ꯑꯃ ꯑꯩ ꯍꯥꯟꯅ ꯀꯗꯥꯏꯗꯒꯤ ꯑꯩꯈꯣꯏꯒꯤ ꯗꯤꯄꯥꯔꯠꯃꯦꯟꯇꯦꯜꯁꯤꯡ ꯑꯃꯁꯨꯡ ꯑꯩꯈꯣꯏꯒꯤ ꯈꯨꯡꯒꯪꯗ ꯃꯥꯏ ꯄꯥꯛꯈ꯭ꯔꯕ ꯑꯗꯨꯒꯨꯝꯕ ꯁꯛꯁꯦꯁ ꯑꯣꯏꯈ꯭ꯔꯕ ꯄꯔꯁꯟ ꯑꯗꯨꯒꯨꯝꯕ ꯑꯩꯈꯣꯏꯅ ꯄ꯭ꯔꯣꯃꯤꯅꯦꯟ ꯑꯣꯏꯈ꯭ꯔꯕ ꯑꯗꯨꯒꯨꯝꯕ ꯑꯦꯒ꯭ꯔꯤꯀꯜꯆꯔꯒꯤ ꯂꯥꯏꯟꯗ ꯑꯣꯏꯔꯁꯨ ꯑꯩꯈꯣꯏꯒꯤ ꯂꯧꯎ ꯁꯤꯡꯎꯗ ꯑꯩꯈꯣꯏꯒꯤ ꯀꯔꯕꯥꯔ ꯇꯧꯖꯕꯗ ꯕꯤꯖꯤꯅꯦꯁꯇ ꯁꯛꯁꯦꯁ ꯑꯣꯏꯕ ꯑꯗꯨꯒꯨꯝꯕ ꯃꯤꯁꯤꯡꯗꯨꯒꯤ ꯃꯅꯥꯛꯇ ꯉꯥꯏꯍꯥꯛ ꯑꯩꯈꯣꯏꯅ ꯆꯠꯂꯒ ꯑꯩꯈꯣꯏꯒꯤ ꯑꯩꯉꯣꯟꯗ ꯂꯩꯔꯤꯕ ꯅꯣꯂꯦꯖ ꯏꯁꯀꯤꯜꯁꯤꯡꯁꯤ ꯃꯉꯣꯟꯗ ꯁꯤꯌꯔ ꯇꯧꯔꯒ ꯁꯤꯌꯔꯤꯡ ꯇꯧꯃꯤꯟꯅꯔꯒ ꯑꯩꯅ ꯇꯧꯒꯗꯕ ꯀꯔꯕꯥꯔꯁꯦ ꯁꯤꯅꯤꯅ ꯃꯉꯣꯟꯗ ꯍꯥꯟꯅ ꯑꯩꯈꯣꯏꯅ ꯑꯃꯒ ꯑꯃꯒ ꯑꯩꯈꯣꯏ ꯁꯤꯌꯔ ꯇꯧꯅꯔꯒ ꯃꯇꯨꯡꯗ ꯁꯖꯦꯁꯟ ꯄꯤꯅꯔꯕ ꯃꯇꯨꯡꯗ ꯑꯗꯒꯤ ꯄꯣꯏꯟ ꯈꯔ ꯂꯧꯈꯠꯂꯒ ꯅꯪꯒꯤ ꯅꯪꯅ ꯇꯧꯒꯗꯣꯏꯕ ꯑꯁꯨꯒꯨꯝꯕ ꯀꯔꯕꯥꯔ ꯕꯤꯖꯤꯅꯦꯁ ꯑꯁꯤ ꯁꯤꯗꯒꯤ ꯅꯪ ꯑꯍꯥꯟꯕꯗ ꯅꯪ ꯈꯤꯇꯪ ꯌꯥꯝꯅ ꯑꯍꯥꯟꯕꯗ ꯑꯩꯈꯣꯏꯅ ꯑꯔꯅꯤꯡ ꯑꯩꯈꯣꯏꯗꯤ ꯑꯍꯥꯟꯕ ꯑꯩꯈꯣꯏꯒꯤ ꯂꯔꯅꯤꯡ ꯏꯁꯇꯦꯖ ꯍꯥꯏꯒꯗ꯭ꯔꯥ ꯀꯔꯕꯥꯔ ꯑꯃ ꯇꯧꯕꯗ ꯑꯗꯨ ꯂꯔꯅꯤꯡ ꯏꯁꯇꯦꯖꯁꯤ ꯑꯩꯈꯣꯏꯅ ꯍꯥꯟꯅ ꯈꯪꯗꯣꯛꯀꯗꯕꯅꯤ ꯍꯦꯛꯇ ꯑꯩ ꯀꯔꯕꯥꯔ ꯑꯃ ꯇꯧꯋꯦꯅ ꯑꯩ ꯍꯦꯛꯇ ꯑꯩꯒꯤ ꯑꯔꯩꯕ ꯄꯩꯁꯥ ꯑꯩꯒꯤ ꯐꯩꯅꯥꯟꯁꯦꯜ ꯍꯦꯛꯇ ꯌꯨꯁ ꯇꯧꯕ ꯌꯥꯗꯦ ꯑꯗꯨꯅ ꯈꯔ ꯈꯔ ꯈꯔ ꯈꯔ ꯈꯔ ꯑꯩꯒꯤ ꯄꯔꯁꯦꯟꯇꯦꯁꯁꯤ ꯑꯩꯒꯤ ꯈꯤꯇꯪ ꯈꯤꯇꯪ ꯇꯧꯔꯛꯄ ꯇꯥꯔꯦ ꯑꯩꯅ ꯀꯔꯕꯥꯔꯁꯤ ꯇꯧ ꯃꯇꯝꯗ ꯑꯩꯅ ꯀꯔꯕꯥꯔꯁꯤ ꯇꯧꯔꯦ ꯑꯩꯒꯤ ꯍꯧꯖꯤꯛꯀꯤ ꯑꯦꯋꯦꯔꯅꯦꯁꯁꯤꯡꯗꯨ ꯇꯥꯔꯨ ꯃꯇꯨꯡꯗ ꯑꯩꯅ ꯑꯩꯒꯤ ꯃꯐꯝ ꯑꯃ ꯑꯩꯅ ꯄꯣꯏꯟ ꯂꯧꯔꯒ ꯑꯩꯅ ꯄꯣꯏꯟ ꯑꯥꯎꯠ ꯇꯧꯔꯒ ꯑꯩꯒꯤ ꯁꯤꯒꯤ ꯖꯒꯥꯁꯤꯗ ꯑꯩꯒꯤ ꯃꯅꯥ ꯃꯁꯤꯡ ꯊꯥꯕ ꯑꯩꯒꯤ ꯀꯣꯕꯤ ꯐꯥꯝ ꯇꯧꯕ ꯑꯣꯏꯒꯦꯔꯥ ꯑꯩꯈꯣꯏꯒꯤ ꯍꯋꯥꯏꯒꯤ ꯐꯥꯝ ꯇꯧꯕ ꯑꯣꯏꯒꯦꯔꯥ ꯃꯁꯇꯔ ꯑꯣꯏꯜ ꯑꯩꯈꯣꯏ ꯍꯪꯒꯥꯝ ꯃꯔꯨꯒꯤ ꯑꯣꯏꯒꯦꯔꯥ ꯇꯧꯒꯦ ꯍꯥꯏ ꯃꯇꯝꯗ ꯑꯩꯈꯣꯏꯒꯤ ꯑꯦꯔꯤꯌꯥꯗꯨꯒꯤ ꯑꯩꯈꯣꯏꯒꯤ ꯖꯒꯥꯗꯨꯒꯤ ꯑꯩꯈꯣꯏꯒꯤ ꯁꯣꯏꯜ ꯇꯦꯁ ꯍꯥꯟ ꯇꯧꯊꯣꯛꯄꯤꯕ ꯇꯥꯏ ꯃꯐꯝꯁꯤ ꯀ꯭ꯂꯥꯏꯃꯦꯠ ꯀꯩꯅꯣ ꯑꯗꯨꯒ ꯑꯩꯈꯣꯏꯒꯤ ꯂꯩꯕꯥꯛꯀꯤ ꯑꯩꯈꯣꯏ ꯑꯦꯒ꯭ꯔꯤꯀꯜꯆꯔꯒꯤ ꯁꯤꯡꯒ ꯑꯩꯈꯣꯏꯒꯤ ꯑꯣꯐꯤꯁꯦꯜꯁꯤꯡꯒ ꯑꯦꯛꯁꯄꯔꯠꯁꯤꯡꯒ ꯑꯩꯈꯣꯏ ꯄꯥꯎ ꯐꯥꯎꯅꯕ ꯇꯥꯏ ꯑꯩꯒꯤ ꯕꯤꯖꯤꯅꯦꯁ ꯍꯥꯏꯕꯁꯤ ꯃꯥꯡꯈ꯭ꯔꯒꯗꯤ ꯑꯩꯒꯤ ꯇꯨꯡꯗ ꯑꯩꯒꯤ ꯁꯛꯁꯦꯁꯤꯞ ꯑꯣꯏꯕ ꯋꯥꯔꯤ ꯂꯩꯔꯣꯏ ꯑꯗꯨꯅ ꯌꯥꯔꯤꯈꯣꯏ ꯃꯈꯣꯏꯗꯒꯤ ꯑꯦꯠꯚꯥꯏꯁ ꯂꯧꯔꯒ ꯑꯦꯋꯦꯔꯅꯦꯁ ꯌꯥꯝ ꯌꯥꯎꯒꯗꯕꯅꯤ ꯑꯗꯨꯒ ꯑꯩꯅ ꯇꯧꯒꯗꯣꯏꯕ ꯃꯅꯥ ꯃꯁꯤꯡ ꯊꯥꯕꯒꯤ ꯁꯤꯒꯤ ꯑꯩꯒꯤ ꯐꯥꯝꯁꯤꯃ ꯑꯩ ꯀꯔꯕꯥꯔ ꯑꯃ ꯍꯧꯗꯣꯛꯆꯒꯦ ꯍꯥꯏꯔꯒꯗꯤ ꯅꯪꯅ ꯏꯁꯇꯦꯖꯇꯨꯃ ꯈꯪꯉ ꯃꯇꯨꯡ ꯅꯪꯒꯤ ꯐꯤꯞꯇꯤ ꯄꯥꯔꯁꯦꯟꯒꯨꯝꯕ ꯅꯪꯅ ꯍꯥꯟꯅ ꯇꯧꯔꯣ ꯑꯗꯨꯒꯤ ꯃꯇꯨꯡꯗꯅ ꯅꯪꯅ ꯄꯣꯠ ꯆꯩꯁꯤꯡꯁꯦ ꯊꯥꯔ ꯃꯇꯨꯡꯗ ꯅꯪ ꯅꯣꯂꯦꯖꯇꯣ ꯂꯩꯔꯕꯅꯤꯅ ꯅꯪ ꯑꯗꯨꯝ ꯍꯣꯠꯅꯖꯒꯅꯤ ꯑꯗꯨꯒ ꯀꯣꯟꯅ ꯑꯃꯨꯛꯀ ꯅꯪꯅ ꯕꯤꯖꯤꯅꯦꯁꯁꯤ ꯃꯥꯏ ꯄꯥꯛꯑꯦ ꯅꯪꯒꯤ ꯃꯅꯥ ꯃꯁꯤꯡꯁꯤ ꯄꯨꯊꯣꯛꯑꯦ ꯑꯗꯨꯒ ꯑꯍꯥꯟꯕꯗ ꯅꯪꯅ ꯕꯦꯖꯤꯛ ꯅꯣꯂꯦꯖꯇꯨꯗ ꯅꯪꯅ ꯃꯥꯔꯀꯦꯠ ꯍꯥꯏꯕ ꯑꯃ ꯑꯩꯈꯣꯏꯒꯤ ꯄꯣꯠꯁꯤ ꯅꯪꯒꯤ ꯄ꯭ꯔꯗꯛꯁꯤ ꯅꯪꯅ ꯄ꯭ꯔꯗꯛ ꯄꯨꯊꯣꯔꯛꯀꯗꯕ ꯄꯣꯠꯁꯤ ꯅꯪꯅ ꯀꯗꯥꯏꯗ ꯑꯩꯅ ꯑꯦꯛꯁꯄꯣꯔꯠ ꯇꯧꯒꯅꯤ ꯑꯗ ꯑꯦꯛꯁꯄꯣꯔꯠ ꯀꯥꯏ ꯇꯧꯒꯅꯤ ꯃꯥꯔꯀꯦꯠ ꯄ꯭ꯂꯦꯁ ꯑꯃ ꯅꯪ ꯍꯥꯟꯅ ꯍꯥꯟꯅ ꯅꯪꯅ ꯑꯣꯞꯖꯥꯔꯕꯦꯁꯟ ꯑꯃꯗ ꯅꯪ ꯊꯝꯕ ꯇꯥꯔꯦ ꯑꯩꯒꯤ ꯄꯣꯠꯁꯤ ꯁꯤꯒꯤ ꯃꯐꯝꯁꯤꯗ ꯑꯩꯒꯤ ꯇ꯭ꯔꯥꯟꯁꯄꯣꯔꯇꯦꯁꯟ ꯑꯩꯒꯤ ꯑꯦꯕꯥꯏꯕꯤꯂꯤꯇꯤ ꯑꯃ ꯂꯩꯍꯟꯕ ꯇꯥꯔꯦ ꯅꯪ ꯀꯃꯨꯅꯤꯀꯦꯁꯟ ꯂꯩꯕ ꯇꯥꯔꯦ ꯃꯐꯝꯗꯨꯒꯤ ꯃꯤꯁꯤꯡꯒ ꯃꯥꯔꯀꯦꯠꯇꯨꯒꯤ ꯃꯐꯝꯗꯨꯒꯤ ꯖꯒꯥꯗꯨ ꯀ꯭ꯂꯥꯏꯃꯦꯠꯇꯨ ꯀꯩꯅꯣ ꯁꯤꯒꯤ ꯄꯣꯠꯁꯤꯒ ꯆꯥꯟꯅꯕ꯭ꯔꯥ ꯍꯥꯏꯕꯗꯨ ꯅꯪ ꯌꯦꯡ ꯌꯦꯡꯉꯕ ꯃꯇꯨꯡꯗ ꯑꯩꯒꯤ ꯄꯣꯠꯁꯤ ꯅꯪꯅ ꯃꯥꯔꯀꯦꯠꯇ ꯄꯨꯊꯣꯛꯄ ꯃꯇꯝꯗ ꯅꯪꯒꯤ ꯃꯥꯔꯀꯦꯠꯇꯨ ꯃꯥꯔꯀꯦꯠ ꯗꯥꯎꯟ ꯑꯣꯏꯔꯝꯕ ꯌꯥꯏ ꯃꯥꯔꯀꯦꯠꯇꯨ ꯃꯤ ꯊꯣꯛꯑꯝꯕ ꯌꯥꯏ ꯊꯣꯛꯑꯝꯗꯕ ꯌꯥꯏ ꯑꯗꯨ ꯅꯪ ꯃꯐꯝꯗꯨ ꯌꯦꯡꯕ ꯇꯥꯔꯦ ꯑꯗꯨꯅ ꯃꯥꯔꯀꯦꯠ ꯄ꯭ꯂꯦꯁꯁꯤ ꯂꯩꯇ꯭ꯔꯒꯗꯤ ꯑꯩꯈꯣꯏ ꯍꯧꯖꯤꯛ ꯑꯩꯅ ꯇꯧꯖꯔꯤꯕ ꯑꯦꯅꯤ ꯕꯤꯖꯤꯅꯦꯁ ꯀꯔꯕꯥꯔꯁꯤ ꯑꯩ ꯃꯥꯡꯒꯅꯤ ꯑꯩꯈꯣꯏ ꯏꯁꯝ ꯁꯝꯅ ꯍꯥꯏꯔꯕꯗ ꯑꯩꯈꯣꯏ ꯍꯧꯖꯤꯛ ꯍꯧꯖꯤꯛ ꯑꯩꯈꯣꯏꯒꯤ ꯏꯁꯇꯦꯠ ꯃꯅꯤꯄꯨꯔꯁꯤ ꯍꯧꯖꯤꯛ ꯍꯧꯖꯤꯛ ꯑꯩꯈꯣꯏꯒꯤ ꯕꯤꯖꯤꯅꯦꯁ ꯗꯥꯎꯟ ꯑꯦꯅꯤ ꯁꯦꯛꯇꯔ ꯈꯨꯗꯤꯡꯃꯛꯀꯤ ꯁꯦꯛꯁꯟ ꯕꯤꯖꯤꯅꯦꯁ ꯁꯦꯛꯁꯟ ꯈꯨꯗꯤꯡꯃꯛꯀꯤ ꯕꯤꯖꯤꯅꯦꯁ ꯗꯥꯎꯟ ꯆꯠꯂꯤ ꯑꯩꯈꯣꯏ ꯃꯅꯤꯄꯨꯔꯗ ꯑꯗꯨꯅ ꯑꯩꯁꯨ ꯑꯩꯈꯣꯏꯒꯤ ꯈꯨꯡꯒꯪꯗꯨꯗ ꯑꯩꯁꯨ ꯏꯁꯇꯦꯠꯇꯨꯒꯤ ꯃꯅꯨꯡꯗ ꯂꯩꯔꯨꯔꯕꯅꯤꯅ ꯈꯨꯡꯒꯪꯗ ꯑꯩꯒꯤ ꯍꯥꯟꯅ ꯕꯦꯁ ꯇꯧꯕ ꯑꯗꯨꯒꯨꯝꯕ ꯕꯤꯖꯤꯅꯦꯁ ꯀꯔꯕꯥꯔ ꯃꯆꯥ ꯑꯃ ꯑꯩ ꯍꯧꯗꯣꯛꯄ ꯃꯇꯝꯗ ꯑꯦꯛꯁꯄꯥꯟꯁꯟꯗꯣ ꯀꯣꯟꯅ ꯂꯥꯛꯀꯗꯝꯅꯤ ꯑꯗꯨꯅ ꯍꯥꯟꯅ ꯁꯤꯒꯤ ꯃꯇꯥꯡꯗ ꯑꯩꯈꯣꯏꯅ ꯀꯩꯗꯧꯔꯒ ꯃꯥꯔꯀꯦꯠꯁꯤ ꯀꯃꯥꯏꯅ ꯇꯧꯒꯦ ꯑꯩꯒꯤ ꯄꯣꯠꯁꯤ ꯆꯠꯀꯗ꯭ꯔꯥ ꯑꯗꯨꯒ ꯑꯩꯈꯣꯏꯒꯤ ꯑꯩꯒꯤ ꯚꯤꯖꯤꯇꯦꯕꯜ ꯑꯥꯏꯇꯦꯝꯁꯤꯡꯁꯤ ꯅꯣꯡꯃꯗ ꯆꯠꯈ꯭ꯔꯒꯗꯤ ꯐꯔꯦ ꯅꯣꯡꯃ ꯆꯠꯍꯧꯗ꯭ꯔꯒꯗꯤ ꯑꯩꯈꯣꯏꯅ ꯄ꯭ꯔꯤꯖꯥꯞ ꯇꯧꯕ ꯌꯥꯕ ꯀꯔꯝꯕ ꯑꯩꯈꯣꯏ ꯏꯁꯇꯦꯞ ꯂꯧꯈꯠꯀꯅꯤ ꯑꯗꯨ ꯉꯁꯥꯏ ꯑꯦꯋꯦꯔꯅꯦꯁꯇꯨ ꯌꯥꯎꯔꯨꯔꯕꯅꯤꯅꯦ ꯑꯩꯈꯣꯏꯒꯤ ꯐ꯭ꯔꯤꯖꯤꯡ ꯄꯣꯏꯟ ꯍꯥꯏꯒꯗ꯭ꯔꯥ ꯑꯩꯈꯣꯏꯒꯤ ꯄ꯭ꯂꯦꯁ ꯑꯃ ꯑꯩꯈꯣꯏꯒꯤ ꯃꯥꯅ ꯃꯁꯤꯡꯁꯤ ꯑꯩꯈꯣꯏ ꯏꯁꯇꯣꯔ ꯇꯧꯐꯝ ꯌꯥꯕ ꯀꯨꯜ ꯏꯁꯇꯣꯔ ꯑꯃ ꯑꯩꯈꯣꯏꯒꯤ ꯃꯌꯥꯝꯁꯤ ꯂꯣꯏ ꯊꯝꯕ ꯌꯥꯕ ꯄ꯭ꯔꯤꯖꯥꯞ ꯇꯧꯔꯒ ꯑꯗꯨ ꯋꯥꯟ ꯋꯤꯛꯀꯨꯝꯕ ꯋꯥꯟ ꯐꯤꯞꯇꯤꯟ ꯗꯦꯁꯀꯨꯝꯕ ꯁꯨꯝ ꯊꯝꯕ ꯌꯥꯕ ꯖꯒꯥ ꯑꯃ ꯅꯪꯅ ꯍꯥꯟꯅ ꯑꯥꯏꯗꯦꯟꯇꯤꯐꯥꯏꯠ ꯇꯧꯕ ꯇꯥꯔꯦ ꯅꯪꯒꯤ ꯕꯤꯖꯤꯅꯦꯁꯁꯤ ꯃꯥꯔꯀꯦꯠꯀꯤ ꯃꯇꯨꯡꯏꯟꯅ ꯑꯦꯕꯥꯏꯕꯤꯂꯤꯇꯤ ꯗꯤꯃꯥꯟꯗꯨꯒꯤ ꯃꯇꯨꯡꯏꯟꯅ ꯅꯪ ꯄꯣꯠꯁꯤ ꯅꯪꯅ ꯍꯥꯏꯗꯤ ꯁꯄ꯭ꯂꯥꯏ ꯇꯧꯗꯣꯏꯅꯦꯕ ꯑꯗꯨꯅ ꯌꯥꯔꯤꯈꯣꯏ ꯑꯩꯈꯣꯏꯅ ꯕꯤꯖꯤꯅꯦꯁ ꯇꯧꯕ ꯃꯇꯝꯗ ꯌꯥꯔꯤꯈꯣꯏ ꯑꯩꯈꯣꯏꯅ ꯑꯦꯋꯦꯔꯅꯦꯁ ꯍꯥꯏꯕꯁꯤ ꯍꯥꯟꯅ ꯈꯪꯕꯤꯌꯨ ꯑꯗꯨꯒ ꯃꯐꯝꯗꯨꯒꯤ ꯍꯧꯖꯤꯛ ꯍꯧꯖꯤꯛ ꯑꯩꯈꯣꯏ ꯀꯔꯦꯟ ꯑꯦꯐꯤꯌꯔꯁ ꯑꯩꯈꯣꯏꯒꯤ ꯇꯧꯔꯤꯕ ꯑꯩꯈꯣꯏꯒꯤ ꯕꯤꯖꯤꯅꯦꯁꯀꯤ ꯑꯣꯏꯔꯤꯕ ꯑꯩꯈꯣꯏꯒꯤ ꯗꯥꯎꯟ ꯆꯠꯂꯛꯏꯕꯁꯤ ꯀꯔꯤꯗꯒꯤꯅꯣ ꯍꯥꯏꯕꯗꯤ ꯂꯦꯛ ꯑꯣꯐ ꯑꯩꯈꯣꯏꯒꯤ ꯏꯟꯚꯥꯏꯔꯣꯟꯃꯦꯟꯗ ꯑꯩꯈꯣꯏꯒꯤ ꯇ꯭ꯔꯥꯟꯁꯄꯣꯔꯇꯦꯁꯟ ꯂꯩꯇꯕ ꯑꯗꯒꯤ ꯑꯩꯈꯣꯏꯒꯤ ꯄ꯭ꯔꯖꯥꯁꯤꯡꯁꯤ ꯑꯩꯈꯣꯏꯒꯤ ꯍꯥꯏꯗꯤ ꯐꯔꯇꯤꯂꯥꯏꯖꯔ ꯑꯩꯈꯣꯏꯅ ꯐꯔꯇꯤꯂꯥꯏꯖꯔ ꯌꯥꯎꯗꯅ ꯅꯦꯆꯔꯦꯜ ꯑꯣꯏꯕ ꯄꯣꯠꯅ ꯑꯩꯈꯣꯏꯅ ꯊꯤꯗꯦ ꯑꯩꯈꯣꯏꯅ ꯄꯣꯠ ꯑꯆꯧ ꯑꯆꯧꯕ ꯑꯩꯈꯣꯏꯅ ꯐꯔꯇꯤꯂꯥꯏꯁ ꯇꯧꯕꯁꯨ ꯁꯤꯖꯤꯟꯅꯕ ꯂꯩ ꯏꯟꯑꯣꯔꯒꯥꯅꯤꯛ ꯑꯣꯏꯕ ꯑꯣꯔꯒꯥꯅꯤꯛꯀꯤ ꯃꯦꯇꯔꯦꯜ ꯑꯣꯏꯕ ꯄꯣꯠꯁꯤ ꯑꯩꯈꯣꯏꯅꯁꯨ ꯀꯔꯕꯥꯔ ꯇꯧꯕ ꯃꯇꯝꯗ ꯑꯩꯈꯣꯏ ꯏꯟ ꯐꯔꯇꯤꯂꯥꯏꯖꯔ ꯐꯔꯇꯤꯂꯥꯏꯖꯔ ꯁꯤꯖꯤꯟꯅꯔꯣꯏꯗꯕꯅꯤ ꯑꯣꯔꯒꯥꯅꯤꯛ ꯑꯣꯏꯕ ꯄꯣꯠ ꯈꯇꯪ ꯑꯩꯈꯣꯏ ꯄꯨꯊꯣꯛꯑꯒ ꯂꯥꯛꯀꯗꯣꯔꯤꯕ ꯑꯩꯈꯣꯏꯒꯤ ꯏꯁꯇꯦꯠ ꯑꯩꯈꯣꯏ ꯃꯅꯤꯄꯨꯔꯁꯤꯗ ꯑꯩꯈꯣꯏꯒꯤ ꯈꯨꯡꯒꯪꯁꯤꯗ ꯃꯁꯥ ꯃꯎ ꯂꯣꯏꯅ ꯐꯔꯕ ꯅꯪꯒꯤ ꯄꯣꯠꯁꯤ ꯆꯥꯔꯒꯗꯤ ꯅꯪꯒꯤ ꯄꯣꯠꯁꯤ ꯑꯃꯨꯛ ꯍꯟꯅ ꯅꯪꯉꯣꯟꯗ ꯗꯤꯃꯥꯟ ꯍꯥꯏꯕꯗꯨ ꯂꯥꯛꯑꯒꯗꯤ ꯅꯪꯒꯤ ꯄꯣꯠ ꯃꯊꯪꯒꯤ ꯅꯪꯒꯤ ꯉꯁꯥꯏ ꯋꯥꯠꯍꯧꯔꯤꯕ ꯕꯤꯖꯤꯅꯦꯁꯀꯤ ꯄꯥꯔꯁꯦꯟꯇꯦꯖ ꯈꯔ ꯂꯩꯍꯧꯕꯗꯨꯅ ꯑꯃꯨꯛꯀ ꯑꯗꯨꯗ ꯍꯥꯞꯆꯤꯜꯂꯒ ꯅꯪꯒꯤ ꯀꯔꯕꯥꯔꯁꯤ ꯅꯪꯅ ꯆꯥꯎꯊꯣꯛꯆꯕ ꯌꯥꯏ ꯁꯤꯅꯤ ꯃꯁꯤꯅꯤ ꯑꯩꯈꯣꯏꯅ ꯀꯔꯕꯥꯔ ꯑꯃ ꯑꯩꯈꯣꯏꯅ ꯃꯥꯏ ꯄꯥꯛꯄꯗ ꯑꯩꯈꯣꯏ ꯇꯧꯕ ꯌꯥꯕ ꯊꯧꯗꯥꯡ